ꯑꯩꯅ ꯈꯪꯖꯕ ꯂꯣꯟ ꯍꯟꯗꯣꯛꯄꯒꯤ ꯃꯇꯥꯡꯗ ꯑꯦꯁꯄꯤꯔꯦꯟꯁ ꯈꯤꯇꯪ ꯍꯥꯏꯖꯒꯦ ꯑꯃꯗꯨꯗꯤ ꯏꯪꯂꯤꯁ ꯏꯁꯩꯁꯦ ꯑꯩꯅ ꯈꯪꯗ꯭ꯔꯦ ꯍꯥꯏꯕ ꯃꯇꯝꯗꯥ ꯃꯅꯤꯄꯨꯔꯤꯗꯥ ꯍꯟꯗꯣꯛꯄꯁꯨ ꯀꯌꯥ ꯑꯃꯔꯣꯝ ꯂꯩ ꯃꯁꯤ ꯇꯥꯕꯥ ꯌꯦꯡꯕ ꯑꯃꯁꯨꯡ ꯌꯥꯝ ꯊꯤꯅ ꯅꯨꯡꯉꯥꯏ ꯃꯔꯝꯗꯤ ꯂꯥꯏꯔꯤꯛ ꯑꯃ ꯄꯥꯅꯤꯡꯉꯦ ꯍꯥꯏꯔꯒꯁꯨ ꯏꯪꯂꯤꯁꯇꯨ ꯈꯪꯗꯕ ꯃꯇꯝꯗ ꯂꯥꯏꯔꯤꯛ ꯍꯟꯗꯣꯛꯄ ꯂꯩꯕꯅꯤꯅ ꯃꯅꯤꯄꯨꯔꯗ ꯍꯟꯗꯣꯛꯄ ꯂꯥꯏꯔꯤꯛ ꯀꯌꯥ ꯑꯃ ꯊꯣꯑꯕꯅꯤꯅ ꯌꯦꯡꯉꯦ ꯄꯥꯔꯦ ꯈꯡꯉꯦ ꯑꯗꯨꯗꯒꯤ